ꯍꯧꯖꯤꯛ ꯍꯧꯖꯤꯛꯀꯤ ꯑꯣꯏꯅꯗꯤ ꯑꯩꯁꯤ ꯑꯦꯁꯁꯇꯦꯟ ꯄ꯭ꯔꯣꯐꯦꯁꯔ ꯑꯃ ꯑꯣꯏꯅ ꯊꯧꯕꯥꯜ ꯀꯣꯂꯦꯁꯇ ꯑꯦꯁꯤꯁꯇꯦꯟ ꯄ꯭ꯔꯣꯐꯦꯁꯔ ꯑꯃ ꯑꯣꯏꯅ ꯂꯩꯖꯔꯤ ꯑꯩꯒꯤ ꯁꯤꯟꯐꯝꯁꯤ ꯌꯥꯝꯅ ꯅꯨꯡꯉꯥꯏꯖꯩ ꯑꯩꯅ ꯑꯉꯥꯡ ꯂꯥꯏꯔꯤꯛ ꯂꯥꯏꯁꯨ ꯇꯥꯛꯄꯁꯦ ꯑꯩꯉꯣꯟꯗ ꯌꯥꯝꯅ ꯅꯨꯡꯉꯥꯏꯖꯕ ꯑꯃ ꯑꯣꯏꯖꯩ ꯑꯩꯅ ꯄꯥꯝꯖꯕ ꯑꯗꯨꯃꯛꯅꯤ ꯑꯗꯣ ꯍꯌꯦꯡ ꯑꯩꯅ ꯁꯤꯒꯤ ꯔꯤꯇꯥꯌꯔ ꯆꯠꯂꯕ ꯃꯇꯨꯡꯗ ꯑꯩꯅ ꯁꯨꯝ ꯐꯝꯃꯒꯗꯤ ꯂꯩꯕꯗꯣ ꯌꯥꯗꯕꯅꯤꯅ ꯑꯩ ꯔꯦꯁꯇ꯭ꯔꯨꯔꯦꯟꯠ ꯑꯃ ꯍꯥꯡꯖꯒꯦꯅ ꯈꯜꯂꯤ ꯐꯦꯝꯂꯤ ꯔꯦꯁꯇ꯭ꯔꯨꯑꯦꯟ ꯑꯃ ꯃꯔꯝꯗꯤ ꯈꯔ ꯊꯣꯡꯕ ꯊꯥꯛꯄꯗꯁꯨ ꯑꯗꯨꯝ ꯄꯥꯝꯖꯕ ꯃꯤ ꯑꯃ ꯑꯣꯏꯔꯛꯄ ꯑꯩꯁꯦ ꯑꯗꯨꯅ ꯐꯦꯝꯂꯤ ꯔꯦꯁꯇ꯭ꯔꯨꯔꯦꯟ ꯑꯃ ꯍꯥꯡꯉꯒ ꯀꯨꯏꯅ ꯁꯨꯝ ꯊꯕꯛ ꯃꯈꯥ ꯆꯠꯊꯒꯦꯅ ꯈꯜꯂꯤ